ꯑꯩꯅ ꯁꯤꯅꯤꯃꯥꯗ ꯈ꯭ꯋꯥꯏꯗꯒꯤ ꯄꯥꯝꯖꯕ ꯍꯥꯏꯔꯒꯗꯤ ꯃꯅꯤꯄꯨꯔ ꯐꯤꯂꯝꯁꯦ ꯑꯩꯗꯤ ꯌꯥꯝ ꯄꯥꯝꯖꯩꯌꯦ ꯔꯣꯃꯦꯟꯇꯤꯛꯁꯨ ꯑꯣꯏꯕ ꯑꯗꯨꯒ ꯀꯣꯃꯤꯗꯤꯁꯨ ꯑꯣꯏꯕ ꯑꯗꯨꯒ ꯍꯥꯏꯗꯤ ꯌꯦꯡꯕꯗꯁꯨ ꯌꯥꯝ ꯅꯨꯡꯉꯥꯏꯖꯩꯌꯦ ꯅꯨꯡꯉꯥꯏꯌꯦ ꯑꯗꯨꯒ ꯃꯤꯅꯁꯨ ꯌꯥꯝ ꯄꯥꯝꯅꯩꯌꯦ ꯑꯗꯨꯒ ꯋꯥꯈꯟꯁꯨ ꯅꯨꯡꯉꯥꯏꯍꯜꯂꯦ ꯃꯥꯒꯤ ꯀꯣꯃꯤꯗꯤ ꯃꯌꯥꯝꯗꯨꯅ ꯋꯥꯈꯜ ꯋꯥꯈꯟꯕꯨꯁꯨ ꯅꯨꯡꯉꯥꯏꯍꯜꯂꯦ ꯃꯤꯕꯨ ꯅꯣꯛꯍꯜꯂꯦ ꯑꯗꯨꯒ ꯔꯣꯃꯥꯟꯇꯤꯛ ꯑꯣꯏꯕꯀꯥꯟꯗꯗꯤ ꯃꯤ ꯑꯃꯒ ꯑꯃꯒ ꯅꯨꯡꯁꯤꯅꯍꯟꯕ ꯑꯗꯨꯒ ꯃꯤ ꯑꯃ ꯑꯃꯒ ꯌꯦꯡꯊꯤꯅꯔꯒ ꯂꯩꯕꯗꯨ ꯅꯨꯡꯁꯤꯅꯕꯗꯨ ꯆꯦꯠꯁꯤꯟꯅꯕ ꯑꯗꯨ ꯑꯣꯏꯌꯦ ꯃꯅꯤꯄꯨꯔ ꯐꯤꯂꯝ ꯍꯥꯏꯕꯁꯦ ꯑꯗꯨꯅ ꯁꯝꯅ ꯍꯥꯏꯔꯕꯗ ꯑꯦꯛꯖꯥꯝꯄꯜ ꯍꯥꯏꯕꯗ ꯑꯩꯈꯣꯏꯅ ꯐꯤꯂꯝ ꯌꯦꯡꯕꯀꯥꯟꯗ ꯃꯥꯒꯤ ꯃꯣꯔꯦꯜꯗꯣ ꯐꯖꯅ ꯑꯩꯈꯣꯏꯅ ꯌꯦꯡꯕ ꯃꯇꯝꯗ ꯑꯩꯈꯣꯏꯉꯣꯟꯗ ꯀꯥꯟꯅꯕ ꯄꯤꯌꯦ ꯑꯗꯨꯒ ꯌꯦꯡꯕꯗꯁꯨ ꯅꯨꯡꯉꯥꯏꯍꯜꯂꯦ ꯑꯗꯨꯒ ꯑꯋꯥꯕ ꯀꯌꯥꯕꯨꯁꯨ ꯀꯣꯛꯍꯜꯂꯦ ꯌꯦꯡꯅꯤꯡꯕ ꯄꯣꯛꯍꯜꯂꯦ ꯃꯣꯏꯒꯤ ꯃꯅꯤꯄꯨꯔ ꯐꯤꯂꯝꯅ ꯃꯔꯝ ꯑꯣꯏꯔꯒ ꯃꯣꯏꯒꯤ ꯔꯣꯃꯥꯟꯇꯤꯛ ꯀꯣꯃꯦꯗꯤ ꯁꯤꯟ ꯃꯌꯥꯝꯗꯨ ꯎꯕꯀꯥꯟꯗ ꯑꯩꯈꯣꯏꯉꯣꯟꯗ ꯋꯥꯈꯟ ꯅꯨꯡꯉꯥꯏꯍꯟꯕ ꯑꯗꯨꯒ ꯑꯋꯥꯕ ꯀꯣꯛꯍꯟꯕꯤꯕ ꯑꯗꯨꯃꯥꯏꯅ ꯑꯣꯏꯌꯦ ꯃꯅꯤꯄꯨꯔ ꯐꯤꯂꯝ ꯍꯥꯏꯕꯁꯦ ꯑꯗꯨꯅ ꯈꯪꯗꯦ ꯌꯦꯡꯕ ꯈꯨꯗꯤꯡꯒꯤ ꯅꯨꯡꯉꯥꯏꯕ ꯅꯣꯛꯄ ꯍꯔꯥꯎꯕ ꯑꯃꯒ ꯑꯃꯒ ꯅꯨꯡꯁꯤꯅꯍꯟꯕ ꯍꯥꯏꯕꯗꯨ ꯑꯣꯏꯌꯦ ꯑꯩꯈꯣꯏꯉꯣꯟꯗꯗꯤ ꯃꯅꯤꯄꯨꯔ ꯐꯤꯂꯝ ꯍꯥꯏꯕꯁꯦ ꯅꯤꯅꯤ ꯃꯌꯥꯝꯁꯨ ꯄꯥꯝꯕꯤꯔꯗꯤ ꯌꯦꯡꯕꯤꯌꯨ